ꯑꯩꯅ ꯑꯦꯝ ꯑꯥꯏ ꯆꯥꯔꯖꯔ ꯑꯃ ꯗꯨꯀꯥꯟꯗꯒꯤ ꯂꯩꯖꯔꯨꯏ ꯄ꯭ꯔꯥꯏꯖꯅ ꯂꯤꯁꯤꯡ ꯑꯃ ꯆꯥꯝꯃꯉꯥ ꯄꯤ ꯑꯣꯐꯔꯗ ꯂꯤꯁꯤꯡ ꯑꯃꯗ ꯂꯧꯔꯛꯏ ꯑꯦꯝ ꯑꯥꯏ ꯆꯥꯔꯖꯔ ꯑꯁꯤ ꯑꯐꯕꯅꯦ ꯈꯟꯗꯨꯅ ꯀ꯭ꯋꯥꯂꯤꯇꯤ ꯂꯩꯕꯅꯦ ꯈꯟꯗꯨꯅ ꯂꯩꯖꯔꯛꯈꯤꯕꯅꯤ ꯑꯗꯨꯕꯨ ꯁꯤꯖꯤꯟꯅꯕꯗ ꯑꯁꯨꯛꯀꯤ ꯃꯇꯤꯛ ꯅꯨꯡꯉꯥꯏꯇꯕ ꯆꯥꯔꯖꯔ ꯑꯃ ꯑꯣꯏꯔꯝꯃꯦ ꯀ꯭ꯋꯥꯂꯤꯇꯤ ꯌꯥꯎꯗꯕ ꯐꯣꯟ ꯆꯥꯔꯖ ꯇꯧꯕ ꯃꯇꯝꯗ ꯇꯞꯅ ꯇꯞꯅ ꯆꯪꯕ ꯐꯣꯟ ꯃꯩ ꯍꯧꯈꯩ ꯁꯥꯕ ꯑꯗꯨꯒ ꯆꯥꯔꯖ ꯌꯥꯝ ꯊꯨꯅ ꯍꯟꯊꯕ ꯆꯥꯔꯖꯔ ꯑꯃ ꯑꯣꯏꯔꯝꯃꯦ ꯀ꯭ꯋꯥꯂꯤꯇꯤ ꯌꯥꯎꯗꯦ ꯐꯩ ꯈꯟꯗꯨꯅ ꯆꯥꯔꯖꯔ ꯑꯁꯤꯕꯨ ꯑꯩꯅ ꯂꯩꯔꯨꯕ ꯀꯋꯥꯂꯤꯇꯤ ꯌꯥꯎꯗꯕ ꯆꯥꯔꯖꯔ ꯑꯃ ꯑꯣꯏꯔꯝꯃꯦ